ꯍꯜꯂꯣ ꯍꯣꯏ ꯅꯨꯡꯉꯥꯏꯔꯤ ꯅꯪꯗꯤ ꯑꯥ ꯉꯁꯤꯗꯤ ꯑꯗꯨꯝ ꯇꯨꯝꯐꯝꯗ ꯇꯨꯝꯂꯒ ꯂꯩꯕ ꯍꯣꯏꯅꯦ ꯉꯁꯤ ꯀꯔꯤ ꯇꯧꯒꯦꯔꯣ ꯑꯗꯨꯗꯤ ꯅꯪ ꯊꯕꯛ ꯂꯩꯇ꯭ꯔꯗꯤ ꯀꯣꯏꯕ ꯆꯠꯁꯤꯔ ꯍꯧꯖꯤꯛꯁꯨ ꯌꯥꯏꯌꯦ ꯑꯗꯨꯗꯤ ꯉꯝꯂꯣꯏꯗ ꯍꯣꯏ ꯋꯥꯇꯔꯐꯣꯜ ꯐꯖꯕ ꯌꯥꯝ ꯂꯩꯌꯦ ꯑꯗꯨꯗ ꯆꯠꯂꯒ ꯌꯦꯡꯁꯤꯔ ꯑꯣ ꯑꯣ ꯊꯕꯛ ꯂꯩꯕ꯭ꯔꯥ ꯑꯥ ꯑꯥ ꯑꯥ ꯑꯗꯨꯗꯤ ꯌꯥꯏꯌꯦ ꯑꯥ ꯍꯜꯂꯣ

ꯋꯥꯇꯔꯐꯣꯜꯗꯗꯤ ꯌꯥꯝ ꯅꯨꯡꯉꯥꯏꯌꯦ

ꯑꯗꯨꯗꯤ ꯅꯪꯁꯨ ꯃꯔꯨꯞ ꯑꯃ ꯑꯅꯤꯒꯨꯝꯕ ꯀꯧꯔꯣ ꯑꯩꯁꯨ ꯃꯤ ꯑꯅꯤ ꯑꯃꯒꯨꯝꯕ ꯀꯧꯔꯒ ꯄꯥꯔꯇꯤ ꯌꯥꯝ ꯐꯔꯒ ꯅꯨꯡꯉꯥꯏꯅ ꯂꯩꯒꯦ ꯍꯥꯏꯅ ꯑꯩ ꯅꯪꯉꯣꯟꯗ ꯀꯣꯜ ꯇꯧꯕ ꯑꯗꯨꯗꯤ ꯃꯔꯨꯞ ꯈꯣꯏ ꯁꯤ ꯍꯪꯂꯒ ꯀꯔꯝ ꯍꯥꯏꯅ ꯅꯨꯡꯉꯥꯏꯒꯦꯔ ꯑꯗꯨ ꯍꯣꯏ ꯑꯗꯨꯁꯨ ꯌꯥꯏ ꯅꯪꯅ ꯀꯔꯤ ꯀꯔꯤ ꯑꯗꯨ ꯑꯗꯥ ꯅꯪꯅ ꯄꯨꯔꯛꯣ ꯑꯩꯅ ꯑꯆꯥꯄꯣꯠ